ꯁꯔꯣꯖ ꯚꯥꯏ ꯉꯁꯥꯏ ꯑꯩꯅ ꯅꯪꯉꯣꯟꯗ ꯑꯣꯗꯔ ꯈꯔ ꯇꯧꯔꯝꯕꯗꯣ ꯑꯗꯨꯗꯣ ꯃꯁꯤꯡ ꯈꯔ ꯍꯦꯟꯒꯠꯍꯟꯁꯦ ꯖꯤꯂꯤꯕꯤ ꯄꯤꯁ ꯃꯔꯤ ꯁꯤꯡꯒꯔꯥ ꯄꯤꯁ ꯃꯔꯤ ꯋꯥꯇꯔ ꯕꯣꯇꯜ ꯄꯤꯁ ꯇꯔꯨꯛ ꯑꯗꯨꯗꯣ ꯃꯁꯤꯡ ꯈꯔ ꯍꯦꯟꯒꯠꯍꯜꯂꯣ ꯖꯤꯂꯤꯕꯤ ꯄꯤꯁ ꯇꯔꯥ ꯁꯤꯡꯒꯔꯥ ꯄꯤꯁ ꯇꯔꯥ ꯋꯥꯇꯔ ꯕꯣꯇꯜ ꯄꯤꯁ ꯇꯔꯥ ꯑꯗꯨꯁꯤꯡꯗꯣ ꯐꯖꯅ ꯄꯦꯛ ꯇꯧꯁꯤꯜꯂꯒ ꯄꯤꯕꯤꯔꯛꯑꯣ ꯑꯗꯨꯒ ꯏꯐꯇꯥꯔꯒꯤ ꯑꯩꯈꯣꯏ ꯃꯤ ꯃꯁꯤꯡ ꯈꯔ ꯍꯦꯟꯒꯠꯂꯛꯑꯦ ꯑꯗꯨꯅ ꯈꯔ ꯃꯁꯤꯡ ꯍꯦꯟꯒꯠꯇꯕ ꯌꯥꯗ꯭ꯔꯦ ꯑꯗꯨ ꯐꯖꯅ ꯇꯧꯔꯒ ꯄꯤꯕꯤꯔꯛꯑꯣ